ꯑꯌꯥ

ꯑꯣ ꯅꯪꯒꯤ ꯅꯍꯥꯟ ꯃꯣꯕꯥꯏꯜ ꯑꯃ ꯁꯦꯝꯕꯒꯤ ꯊꯃꯝꯕꯗꯣ ꯑꯗꯣ ꯅꯪ ꯃꯣꯕꯥꯏꯜꯗꯣ ꯀꯩ ꯀꯩ ꯌꯥꯗꯕꯅꯣ ꯈꯣꯠꯇꯕꯅꯣꯏꯗꯣ ꯑꯗꯨ ꯍꯥꯏꯔꯛꯑꯣ ꯑꯗꯣ ꯁꯦꯝꯗꯦ ꯑꯉꯥꯡꯈꯩ ꯂꯥꯛꯑꯒ ꯃꯣꯕꯥꯏꯜ ꯁꯦꯝꯕ ꯑꯉꯥꯡꯈꯩꯗꯣ ꯑꯗꯨ ꯂꯥꯛꯑꯥꯒ ꯑꯩ ꯅꯪꯒꯤ ꯌꯥꯗꯕꯁꯤꯡꯗꯣ ꯑꯩ ꯍꯥꯏꯔꯒꯦꯕ ꯅꯪ ꯌꯥꯗꯕꯗꯣ ꯍꯥꯏꯔꯝꯗꯕꯅꯤꯅ ꯑꯩ ꯑꯉꯥꯡ ꯁꯤꯡꯗꯨꯗ ꯍꯥꯏꯗ꯭ꯔꯦꯕ ꯎꯝ

ꯑꯥꯑꯥ ꯑꯣ ꯑꯗꯨꯗꯤ ꯁꯥꯎꯟꯗ ꯑꯣꯏꯗꯣꯏꯅꯦ

ꯎꯝ ꯎꯝ ꯎꯝ ꯎꯝ ꯗꯤꯁꯄ꯭꯭ꯂꯦ

ꯍꯣꯏ ꯑꯗꯣ ꯑꯩꯅꯦ ꯁꯨꯃꯥꯏꯅ ꯇꯧꯔꯣ ꯑꯩꯈꯣꯏ ꯐꯣꯟ ꯁꯦꯝꯕ ꯑꯉꯥꯡ ꯃꯈꯩꯗꯣ ꯑꯉꯥꯡ ꯃꯈꯩꯗꯣ ꯂꯥꯛꯑꯥꯒ ꯑꯩ ꯃꯃꯜ ꯃꯊꯨꯝꯗꯣ ꯂꯣꯏꯅ ꯍꯥꯏꯔꯛꯑꯒꯦ ꯑꯉꯥꯡꯈꯩꯗꯣ ꯐꯖꯅ ꯋꯥꯔꯤ ꯁꯥꯔꯒ ꯀꯣ ꯑꯣ ꯑꯗꯨ ꯌꯥꯔꯕ ꯅꯠꯇ꯭ꯔꯣ ꯉꯥꯁꯤꯗꯤ ꯂꯣꯏꯕ ꯉꯝꯃꯣꯏꯌꯦ ꯑꯉꯥꯡꯈꯩꯗꯣ ꯂꯥꯛꯑꯒ ꯃꯃꯜ ꯃꯊꯨꯝꯗꯣ ꯀꯌꯥꯅꯣ ꯑꯉꯥꯡꯉꯩꯁꯨ ꯂꯥꯛꯇꯕ ꯉꯥꯁꯤꯁꯦ ꯗꯨꯀꯥꯟꯗ ꯑꯩ ꯗꯨꯀꯥꯟꯒꯤ ꯀꯩꯅꯣꯅꯦꯕ

ꯅꯠꯇꯦꯗ ꯑꯉꯥꯡꯁꯤꯡꯗꯨ ꯁꯦꯝꯕ ꯑꯉꯥꯡꯁꯤꯡꯗꯨ ꯔꯤꯄꯦꯔꯤꯡꯁꯤꯡꯗꯨ ꯂꯥꯛꯇꯕꯒꯤꯅꯤ ꯑꯩ ꯑꯗꯨꯝ ꯀꯩꯅꯣꯇꯧꯔ ꯑꯉꯥꯡꯗꯣ ꯂꯥꯛꯑꯒ ꯑꯗꯨꯝ ꯍꯥꯏꯔꯛꯑꯒꯦ ꯑꯗꯨꯗ ꯊꯝꯃꯒꯦꯀꯣ ꯑꯗꯨꯗ

ꯍꯣꯏ ꯍꯣꯏ ꯑꯗꯨ ꯀꯩꯅꯣ ꯇꯧꯔꯒꯦ ꯑꯉꯥꯡ ꯃꯈꯩꯗꯣ ꯂꯥꯛꯑꯒ ꯑꯗꯨꯝ ꯅꯪꯒꯤ ꯄꯩꯁꯥ ꯆꯪꯒꯗꯕ ꯈꯣꯠꯀꯗꯕ ꯑꯗꯨꯝ ꯍꯥꯏꯔꯛꯑꯒꯦ ꯌꯥꯗ ꯈꯣꯠꯇꯕꯒꯤ ꯃꯇꯨꯡ ꯁꯨꯝ ꯀꯩꯅꯣ ꯇꯧꯕꯀꯣ ꯊꯝꯃꯒꯦꯀꯣ ꯑꯗꯨꯗꯤ ꯑꯣ ꯑꯣ ꯑꯗꯣ ꯍꯣꯏ ꯅꯪꯒꯤꯗꯣ ꯀꯨꯏꯕꯨꯗꯤ ꯀꯨꯏꯔꯦ ꯑꯗꯣ ꯑꯉꯥꯡꯉꯩꯗꯣ ꯂꯥꯛꯇꯕꯅꯤꯅꯀꯣ ꯑꯩ ꯍꯥꯏꯒꯦ ꯑꯗ ꯃꯃꯜꯗꯣ ꯑꯩ ꯍꯥꯏꯕꯗꯣ ꯉꯝꯗꯕ ꯑꯉꯥꯡꯉꯩꯁꯤꯡꯗꯣ ꯂꯥꯛꯑꯒ ꯑꯗꯨꯝ ꯍꯥꯏꯔꯒꯦ ꯅꯪꯒꯤꯁꯦ ꯁꯥꯎꯟꯗꯒ ꯗꯤꯁꯄ꯭ꯂꯦꯒꯅꯦꯕꯀꯣ ꯎꯝ ꯍꯣꯏꯍꯣꯏ ꯐꯔꯦ ꯐꯔꯦ ꯑꯗꯣ ꯍꯥꯏꯔꯛꯑꯒꯦ ꯑꯩ ꯑꯉꯥꯡꯈꯩ ꯂꯥꯛꯑꯒ ꯑꯥ ꯑꯥ ꯍꯣꯏꯍꯣꯏ ꯐꯔꯦ ꯐꯔꯦ ꯅꯪ ꯀꯩꯝꯇ ꯁꯥꯎꯕ ꯈꯣꯠ ꯇꯧꯔꯅꯣ ꯑꯉꯥꯡꯈꯩꯗꯣ ꯂꯥꯛꯑꯒ ꯑꯩ ꯅꯪ ꯐꯣꯟꯗꯣ ꯊꯨꯟ ꯌꯥꯗꯕ ꯈꯣꯠꯕꯗꯣ ꯑꯦꯃꯥꯎꯟꯠ ꯑꯁꯨꯛ ꯆꯪꯅꯤꯗꯨ ꯍꯥꯏꯔꯛꯑꯒꯦ ꯑꯗꯨꯒ ꯊꯨꯅ ꯉꯁꯤ ꯍꯌꯦꯡꯁꯤꯗ ꯁꯦꯝꯅꯕ ꯍꯣꯠꯅꯔꯒꯦꯀꯣ ꯎꯝ ꯎꯝ ꯎꯝꯎꯝ ꯎꯝꯎꯝ ꯄꯨꯡ ꯍꯣꯏ ꯍꯣꯏ ꯐꯔꯦ ꯐꯔꯦ ꯑꯗꯨ ꯎꯝ ꯑꯣ ꯐꯔꯦ ꯐꯔꯦ ꯑꯗꯨꯗꯤ ꯊꯝꯃꯒꯦ